ꯍꯜꯂꯣ ꯎꯝ ꯍꯜꯂꯣ ꯏꯇꯥꯎ

ꯑꯧ ꯃꯥꯅꯦ ꯃꯥꯅꯦ ꯑꯥ ꯑꯥ ꯑꯗꯣꯃ ꯀꯗꯥꯏ ꯆꯠꯀꯗꯕꯅꯣ ꯑꯣ ꯑꯗꯣ ꯂꯥꯛꯄꯤꯌꯨ ꯌꯥꯅꯤꯅꯦ ꯑꯩꯁꯤ ꯍꯧꯖꯤꯛ ꯍꯧꯖꯤꯛ ꯆꯨꯔꯥꯆꯥꯟꯄꯨꯔꯗ ꯂꯩꯅꯦ ꯑꯦ ꯏꯇꯥꯥꯎ ꯑꯗꯨꯗꯤ ꯂꯨꯄꯥ ꯂꯤꯁꯤꯡ ꯑꯅꯤꯁꯨ ꯆꯠꯂꯦ ꯑꯍꯨꯝꯁꯨ ꯆꯠꯂꯦ ꯏꯇꯥꯎꯒꯤ ꯄꯨꯟꯅ ꯏꯇꯥꯎꯅ ꯇꯦꯛꯁꯤꯗꯨ ꯍꯥꯌꯥꯔ ꯇꯧꯒꯦ ꯍꯥꯏꯔꯒꯅ ꯂꯤꯁꯤꯡ ꯑꯅꯤ ꯆꯠꯂꯦ ꯏꯇꯥꯎ ꯈꯣꯏ ꯏꯇꯣꯝꯇ ꯇꯣꯡꯒꯦ ꯍꯥꯏꯔꯒꯅ ꯂꯤꯁꯤꯡ ꯑꯃꯈꯛ ꯂꯧꯏ ꯏꯇꯥꯎ ꯑꯦ ꯁꯤ ꯑꯣꯏꯔꯦ ꯑꯦ ꯁꯤ ꯑꯣꯏ ꯐꯦꯟꯁꯨ ꯌꯥꯝ ꯄꯥꯜꯂꯤ ꯑꯣ ꯏꯇꯥꯎ ꯌꯥꯅꯤꯅꯦ ꯑꯧ ꯏꯇꯥꯎ ꯑꯗꯨꯗꯤ ꯏꯇꯥꯎꯅ ꯂꯩꯔꯤꯕ ꯏꯌꯥꯔꯄꯣꯔꯠꯁꯦ ꯑꯗꯨꯗꯤ ꯏꯝꯐꯥꯜꯗꯅꯤꯅ ꯑꯩꯁꯨ ꯆꯨꯔꯥꯆꯥꯟꯄꯨꯔꯗꯒꯤ ꯍꯪꯒꯠꯂꯛꯀꯗꯧꯕꯅꯤꯅ ꯏꯇꯥꯎ ꯑꯗꯨ ꯊꯥꯔꯇꯤ ꯃꯤꯅꯤꯠ ꯐꯥꯎꯗꯤ ꯆꯪꯒꯅꯤꯅꯦ ꯏꯇꯥꯎ ꯉꯥꯏꯍꯥꯛꯇꯪ ꯉꯥꯏꯕꯤꯔꯝꯕ ꯇꯥꯔꯦ ꯑꯩ ꯑꯗꯨꯝ ꯊꯧꯒꯠꯂꯛꯀꯦ ꯌꯥꯅꯤ ꯑꯣ ꯑꯦ ꯄꯣꯠꯀꯤꯗꯤ ꯌꯥꯝꯅ ꯍꯥꯞꯄ ꯌꯥꯔꯦ ꯑꯩꯒꯤꯗꯨ ꯑꯩꯒꯤ ꯇꯦꯛꯁꯤꯁꯦ ꯕꯣꯗꯤ ꯃꯊꯛꯇ ꯀꯥꯂꯣꯛꯁꯨ ꯄꯥꯜꯂꯦ ꯃꯅꯤꯡꯒꯤ ꯃꯃꯥꯡꯒꯤ ꯂꯣꯏꯅ ꯄꯣꯠ ꯍꯥꯞꯄꯒꯤ ꯍꯥꯞꯐꯝꯇ ꯉꯥꯏꯔꯦꯅꯦ ꯏꯇꯥꯎ ꯑꯗꯨꯒꯤꯗꯤ ꯏꯇꯥꯎ ꯗꯣꯅ ꯋꯥꯔꯤ ꯀꯔꯤꯝ ꯈꯜꯂꯨꯔꯅꯨ ꯏꯇꯥꯎꯗ ꯏꯇꯥꯎꯒꯤ ꯄꯣꯠ ꯄꯨꯔꯛꯏꯕ ꯄꯨꯝꯅꯃꯛ ꯁꯦꯟꯗꯟꯗꯒꯤ ꯆꯤꯡꯕ ꯏꯇꯥꯎ ꯑꯩ ꯂꯣꯏꯅ ꯍꯥꯞꯀꯅꯤꯀꯣ ꯑꯥꯎ ꯏꯇꯥꯎ ꯑꯗꯨꯗꯤ ꯑꯩꯁꯨ ꯂꯥꯛꯑꯒꯦ ꯏꯇꯥꯎꯁꯨ ꯏꯌꯥꯔꯄꯣꯔꯠꯇꯒꯤ ꯊꯣꯛꯑꯒ ꯂꯩꯕꯤꯔꯝꯃꯣ ꯏꯇꯥꯎ ꯀꯣ ꯑꯣ ꯑꯗꯨꯗꯤ ꯑꯄꯥꯝ ꯃꯄꯥꯟꯕ ꯊꯣꯛꯄꯤꯔꯛꯑꯣꯕ ꯑꯩꯁꯨ ꯒꯥꯔꯤ ꯊꯧꯖꯤꯜꯂꯛꯂꯒ ꯒꯥꯔꯤ ꯄꯥꯛꯇ ꯂꯩꯔꯃꯂꯒꯦꯕ ꯏꯇꯥꯎ ꯀꯣ ꯐꯔꯦ ꯐꯔꯦ ꯐꯔꯦ ꯐꯔꯦ ꯊꯝꯃꯒꯦ